ꯇꯦꯟ ꯅꯚꯦꯝꯕꯔ ꯇꯨ ꯊꯥꯎꯖꯟ ꯇꯦꯟ ꯇ꯭ꯋꯦꯟꯇꯤ ꯑꯩꯠ ꯑꯣꯛꯇꯣꯚꯔ ꯇꯨ ꯊꯥꯎꯖꯟ ꯅꯥꯏꯟꯇꯤꯟ ꯇ꯭ꯋꯦꯟꯇꯤ ꯊ꯭ꯔꯤ ꯃꯥꯔꯆ ꯇꯨ ꯊꯥꯎꯖꯟ ꯊꯥꯔꯇꯤꯟ ꯊꯥꯔꯇꯤ ꯃꯦ ꯇꯨ ꯊꯥꯎꯖꯟ ꯇ꯭ꯋꯦꯠꯇꯤ ꯁꯤꯛꯁ ꯃꯦ ꯇꯨ ꯊꯥꯎꯖꯟ ꯇ꯭ꯋꯦꯟꯇꯤ ꯐꯣꯔ